ꯍꯜꯂꯣ ꯁꯤꯕꯨ ꯂꯤꯛꯂꯥ ꯔꯦꯁꯇꯨꯔꯦꯟ ꯅꯠꯇ꯭ꯔꯣ ꯑꯩꯒꯤ ꯅꯝꯕꯔꯁꯦ ꯑꯣꯖꯥꯗ ꯍꯥꯟꯅ ꯁꯦꯕ ꯇꯧꯔꯒ ꯂꯩꯔꯝꯂꯅꯤ ꯑꯗꯣ ꯍꯥꯟꯅ ꯑꯩꯅ ꯂꯩꯔꯝꯕ ꯃꯐꯝꯗꯨꯗꯤ ꯅꯠꯇꯦ ꯑꯩꯅ ꯍꯧꯖꯤꯛ ꯂꯩꯔꯤꯕꯁꯤꯗꯤ ꯀꯛꯆꯤꯡ ꯇꯨꯔꯦꯜ ꯋꯥꯡꯃꯅꯦ ꯇꯥꯃꯣ ꯈꯣꯏꯗ ꯁꯤꯁꯨ ꯁꯦꯕ ꯇꯧꯁꯟꯕꯤꯌꯣ ꯑꯩꯁꯨ ꯃꯣꯏꯅꯁꯨ ꯁꯤꯒꯤ ꯃꯐꯝꯁꯤꯗꯒꯤ ꯄꯣꯠꯁꯦ ꯑꯗꯨꯝ ꯂꯧꯒꯅꯦꯅ ꯍꯥꯏꯑꯦ ꯑꯗꯨꯅ ꯀꯛꯆꯤꯡ ꯇꯨꯔꯦꯜ ꯋꯥꯡꯃꯁꯦ ꯁꯦꯕ ꯇꯧꯁꯟꯕꯤꯌꯣ ꯇꯥꯃꯣ ꯍꯣꯏꯒꯤ ꯑꯆꯥ ꯑꯊꯛ ꯃꯌꯥꯝ ꯑꯃ ꯁꯦꯝ ꯑꯥꯏꯇꯦꯝꯗ ꯑꯗꯨꯝ ꯃꯣꯏ ꯅꯨꯡꯇꯤꯒꯤ ꯂꯧꯕ ꯌꯥꯏ ꯃꯊꯪ ꯃꯊꯪ ꯑꯗꯨꯝ ꯂꯧꯕ ꯌꯥꯏ ꯑꯗꯨꯅ ꯁꯤꯒꯤ ꯑꯦꯗ꯭ꯔꯦꯁꯁꯤꯁꯨ ꯁꯦꯕ ꯇꯧꯁꯟꯕꯤꯌꯣ ꯇꯥꯃꯣ ꯍꯣꯏꯗꯒꯤ ꯂꯧꯕ ꯑꯩꯈꯣꯏꯅ ꯍꯩ ꯃꯍꯤ ꯆꯥꯅ ꯊꯛꯅꯕ ꯑꯊꯨꯝ ꯑꯍꯥꯎ ꯃꯌꯥꯝꯗꯣ ꯑꯗꯨꯝ ꯁꯤꯒꯤ ꯑꯦꯗ꯭ꯔꯦꯁ ꯁꯤꯗꯒꯤꯁꯨ ꯂꯧꯖꯒꯅꯤ ꯑꯩꯒꯤ ꯑꯦꯗ꯭ꯔꯦꯁ ꯇꯨꯗꯁꯨ ꯂꯧꯖꯒꯅꯤ ꯑꯗꯣ ꯌꯥꯝ ꯅꯨꯡꯉꯥꯏꯖꯔꯦ ꯇꯥꯃꯣ ꯍꯣꯏꯒ ꯀꯟꯇꯦꯛ ꯇꯧꯕꯤꯕꯁꯤꯁꯨ ꯊꯝꯖꯔꯒꯦ